ꯑꯪ ꯍꯜꯂꯣ ꯍꯣꯏ ꯍꯌꯦꯡ ꯑꯩ ꯊꯕꯛ ꯑꯃ ꯆꯠꯀꯦ ꯇꯧꯕ ꯑꯗꯨ ꯌꯥꯝ ꯆꯤꯟꯕꯗꯤ ꯅꯠꯇꯦ ꯍꯥꯏꯔꯣ ꯑꯗꯨꯝ ꯌꯥꯏ ꯁꯥꯔꯀ꯭ꯌꯨꯠ ꯀꯣꯏꯕ ꯍꯥꯏꯕꯁꯦ ꯀꯔꯤ ꯒꯥꯔꯤ ꯅꯠꯇ꯭ꯔ ꯅꯠꯇ꯭ꯔꯒ

ꯌꯥꯏ ꯌꯥꯏ ꯀꯥꯏꯗꯦ ꯍꯣꯏ ꯊꯥ ꯑꯅꯤ ꯑꯍꯨꯝꯕꯨꯗꯤ ꯂꯩꯒꯅꯤ ꯍꯣꯏ ꯑꯩꯁꯨ ꯃꯣꯏ ꯃꯔꯨꯞꯁꯨ ꯃꯣꯏ ꯃꯔꯨꯞꯁꯨ ꯍꯧꯍꯜꯂ ꯂꯣꯏꯔꯦꯅ ꯑꯗꯨꯕꯣ ꯍꯣꯏ ꯍꯣꯏ ꯌꯥꯏ ꯀꯥꯏꯗꯦ ꯑꯗꯨꯒ ꯍꯌꯦꯡꯒꯤ ꯇꯥꯏꯃꯤꯡꯁꯦ ꯄꯨꯡ ꯄꯨꯡ ꯀꯌꯥ ꯋꯥꯏꯗ ꯊꯣꯛꯁꯦ ꯍꯥꯏꯕ꯭ꯔꯣ ꯉꯟꯇꯥ ꯊꯣꯛꯄꯃꯔ ꯌꯥꯏ ꯀꯥꯏꯗꯦ ꯄꯨꯡ ꯑꯔꯥꯎꯟ ꯁꯕꯦꯟ ꯑꯦ ꯑꯦꯝꯗ ꯊꯣꯛꯂꯁꯨ ꯌꯥꯏ ꯀꯥꯏꯗꯦ ꯀꯥꯏꯕꯕꯨꯗꯤ ꯀꯣ ꯍꯣꯏ ꯍꯣꯏ ꯌꯥꯏ ꯀꯥꯏꯗꯦ ꯑꯗꯨꯗꯤ ꯍꯣꯏ ꯍꯣꯏ ꯍꯣꯏ ꯍꯣꯏ ꯍꯣꯏ ꯍꯣꯏ ꯑꯩꯅ ꯂꯣꯏꯅꯃꯛ ꯐꯖꯅ ꯁꯤꯟꯅꯤ ꯍꯣꯏ ꯍꯣꯏ ꯐꯔꯦ ꯐꯔꯦ ꯑꯩ ꯍꯥꯏꯒꯦ ꯍꯥꯏꯒꯦ ꯍꯣꯏ ꯍꯣꯏ ꯍꯣꯏ ꯌꯥꯒꯅꯤ ꯌꯥꯒꯅꯤ ꯑꯣꯀꯦ ꯑꯣꯀꯦ ꯑꯣꯀꯦ